ꯍꯣꯏ ꯍꯟꯗꯛ ꯍꯟꯗꯛꯀꯤ ꯃꯅꯤꯄꯨꯔꯗ ꯊꯣꯛꯂꯤꯕ ꯍꯥꯏꯗꯤ ꯀꯝꯃꯨꯅꯤꯇꯤ ꯑꯅꯤꯒꯤ ꯃꯔꯛꯇ ꯊꯣꯛꯂꯤꯕ ꯀ꯭ꯔꯥꯏꯁꯤꯁ ꯑꯁꯤꯅ ꯃꯔꯝ ꯑꯣꯏꯔꯒ ꯍꯥꯏꯗꯤ ꯏꯟꯅꯣꯁꯦꯟ ꯀꯌꯥ ꯑꯃ ꯃꯌꯨꯝ ꯃꯀꯩ ꯃꯩ ꯆꯥꯛꯇꯨꯅ ꯑꯃꯗꯤ ꯑꯋꯥ ꯑꯅꯥ ꯇꯥꯗꯨꯅ ꯑꯁꯤ ꯑꯅꯥ ꯊꯣꯛꯇꯨꯅ ꯅꯥꯀꯜ ꯑꯅꯤꯃꯛꯀꯤ ꯂꯩꯔꯤꯕ ꯑꯁꯤꯗ ꯑꯩ ꯏꯁꯥꯃꯛꯁꯨ ꯑꯦꯁ ꯑꯦ ꯁꯣꯁꯦꯜ ꯋꯥꯀꯔ ꯑꯃ ꯑꯣꯏꯅ ꯑꯩꯈꯣꯏꯒꯤ ꯀꯥꯎꯟꯁꯤꯜꯒꯤ ꯃꯦꯝꯕꯔ ꯑꯃ ꯑꯣꯏꯅ ꯂꯩꯔꯤꯕ ꯔꯤꯂꯤꯞꯇ ꯂꯩꯔꯤꯕ ꯅꯨꯄꯤ ꯑꯉꯥꯡ ꯑꯍꯜ ꯂꯃꯟ ꯑꯋꯥ ꯑꯅꯥ ꯂꯩꯔꯤꯕꯁꯤꯡꯁꯤꯗ ꯃꯇꯦꯡ ꯄꯥꯡꯕ ꯑꯣꯏꯅ ꯔꯤꯂꯤꯞꯁꯤꯡꯗ ꯆꯠꯇꯨꯅ ꯃꯈꯣꯏꯒꯤ ꯅꯣꯡꯃꯒꯤ ꯆꯪꯗꯕ ꯌꯥꯗ꯭ꯔꯕ ꯍꯥꯏꯗꯤ ꯃꯤꯑꯣꯏꯕ ꯑꯃꯅ ꯍꯤꯡꯕꯗ ꯆꯪꯂꯤꯕ ꯄꯣꯠꯂꯝꯁꯤꯡ ꯑꯋꯥꯠ ꯑꯄꯥ ꯀꯌꯥ ꯑꯃ ꯂꯩꯕꯒꯤ ꯍꯥꯏꯗꯤ ꯑꯋꯥꯕ ꯊꯦꯡꯅꯔꯤꯕ ꯔꯤꯂꯤꯞꯀꯤ ꯏꯆꯤꯟ ꯏꯅꯥꯎꯁꯤꯡ ꯂꯩꯔꯤꯕ ꯃꯌꯥꯝ ꯑꯗꯨꯗ ꯃꯇꯦꯡ ꯄꯥꯡꯕꯒꯤꯗꯃꯛ ꯑꯩꯈꯣꯏꯒꯤ ꯒ꯭ꯔꯨꯞ ꯑꯩꯈꯣꯏꯒꯤ ꯊꯧ ꯄꯨꯃꯤꯟꯅꯔꯤꯕ ꯏꯆꯤꯟ ꯏꯅꯥꯎꯁꯤꯡ ꯃꯌꯥꯝꯒ ꯄꯨꯜꯂꯒ ꯑꯩ ꯏꯁꯥꯃꯛꯁꯨ ꯃꯐꯝ ꯀꯌꯥꯗ ꯆꯠꯇꯨꯅ ꯕꯣꯂꯟꯇꯔꯤ ꯒꯤ ꯐꯤꯕꯝꯗ ꯍꯥꯏꯕꯗꯤ ꯍ꯭ꯌꯨꯃꯦꯅꯤꯇꯤ ꯒ꯭ꯔꯥꯎꯟꯗ ꯃꯈꯣꯏꯕꯨ ꯎꯅꯗꯨꯅ ꯃꯈꯣꯏꯒꯤ ꯑꯋꯥ ꯑꯅꯥ ꯀꯌꯥ ꯍꯪꯂꯕ ꯑꯃꯗꯤ ꯃꯈꯣꯏꯒꯤ ꯑꯋꯥꯠꯄ ꯀꯌꯥ ꯈꯪꯗꯣꯛꯂꯕ ꯃꯇꯨꯡꯗ ꯃꯈꯣꯏꯗ ꯃꯇꯦꯡ ꯄꯥꯡꯕ ꯃꯐꯝ ꯀꯌꯥꯗ ꯆꯠꯇꯨꯅ ꯁꯥꯔꯨꯛ ꯌꯥꯈꯤ